ꯍꯤꯟꯗꯤ ꯂꯣꯟꯁꯤꯗꯤ ꯏꯟꯗꯤꯌꯥꯒꯤ ꯑꯣꯏꯕ ꯑꯣꯐꯤꯁꯦꯜ ꯂꯦꯡꯒ꯭ꯋꯦꯁꯅꯤ ꯃꯅꯤꯄꯨꯔꯤ ꯂꯣꯟꯁꯤꯅ ꯃꯩꯇꯩ ꯐꯨꯔꯨꯞ ꯀꯌꯥ ꯑꯃ ꯈꯨꯟꯗꯥꯔꯤꯕ ꯌꯥꯝꯅ ꯇꯥꯡꯅ ꯂꯣꯟꯕ ꯂꯣꯟ ꯑꯃꯈꯛꯅꯤ ꯂꯣꯟ ꯑꯁꯤ ꯃꯩꯇꯩꯂꯣꯟ ꯑꯁꯤ ꯌꯥꯝꯅ ꯏꯅꯥꯛꯈꯨꯟꯕ ꯂꯣꯟ ꯑꯃ ꯅꯤ ꯃꯩꯇꯩꯂꯣꯟ ꯑꯁꯤ ꯌꯥꯝꯅ ꯈꯔ ꯈꯔ ꯃꯥꯡꯊꯔꯛꯄꯅ ꯍꯤꯟꯗꯤ ꯏꯪꯂꯤꯁꯅ ꯃꯍꯨꯠ ꯁꯤꯟꯗꯨꯅ ꯌꯥꯝ ꯉꯥꯡꯅꯔꯛꯄꯅ ꯃꯩꯇꯩꯂꯣꯟ ꯑꯁꯤ ꯁꯨꯝ ꯃꯥꯡꯊꯔꯛꯀꯗꯝ ꯃꯥꯡꯊꯔꯛꯀꯗꯧꯔꯦ ꯍꯥꯏꯕꯒꯤ ꯁꯨꯝ ꯅꯨꯡꯉꯥꯏꯇꯕ ꯑꯃꯁꯨꯡ ꯑꯣꯏꯖꯩ ꯂꯣꯟ ꯑꯁꯤ ꯌꯥꯝꯅ ꯃꯇꯤꯛ ꯃꯒꯨꯜ ꯂꯩꯕ ꯂꯣꯟ ꯑꯃꯈꯛ ꯁꯨꯅꯤ ꯃꯅꯤꯄꯨꯔꯒꯤ ꯑꯣꯏꯅ ꯂꯣꯟ ꯑꯁꯤ ꯖꯤꯇꯤ ꯇꯥꯔꯤꯕ ꯐꯨꯔꯨꯞ ꯀꯌꯥ ꯃꯔꯨꯝꯅꯁꯨ ꯌꯥꯝꯅ ꯄꯥꯝꯅ ꯂꯣꯟꯅꯕ ꯂꯣꯟ ꯑꯃꯈꯛ